ꯍꯜꯂꯣ ꯍꯜꯂꯣ ꯁꯤ ꯄꯨꯂꯤꯁ ꯁ꯭ꯇꯦꯁꯟ ꯑꯣꯏꯕꯤꯔꯕ꯭ꯔꯥ ꯑꯣ ꯀꯝꯄ꯭ꯂꯦꯟ ꯑꯃꯇ ꯇꯧꯖꯒꯦ ꯇꯧꯕ ꯃꯣꯔꯦ ꯕꯥꯖꯥꯔꯗꯒꯤ ꯉꯔꯥꯡ ꯑꯍꯤꯡꯁꯦ ꯑꯩꯈꯣꯏ ꯆꯥꯛꯈꯨꯝꯗ ꯁꯤꯂꯤꯟꯗꯔ ꯑꯅꯤꯈꯛ ꯊꯝꯃꯝꯕ ꯊꯣꯡꯁꯨ ꯐꯖꯅ ꯂꯣꯟꯂꯝꯗ꯭ꯔꯦ ꯑꯗꯣ ꯉꯁꯤ ꯑꯌꯨꯛ ꯍꯧꯒꯠꯂꯛꯄꯗꯗꯤ ꯁꯤꯂꯤꯟꯗꯔꯁꯦ ꯑꯅꯤꯃꯛ ꯂꯩꯔꯝꯗ꯭ꯔꯦꯕꯀꯣ ꯑꯩꯅ ꯁꯤ ꯁꯤ ꯇꯤ ꯚꯤ ꯐꯨꯇꯦꯖꯇ ꯌꯦꯡꯕꯗ ꯅꯨꯄꯥ ꯑꯅꯤꯈꯛꯅ ꯄꯨꯔꯒ ꯆꯠꯈꯤꯕꯁꯦ ꯎꯔꯦꯕ ꯃꯤꯗꯣ ꯑꯩꯅ ꯌꯦꯡꯕꯗꯗꯤ ꯅꯤꯁꯥ ꯆꯥꯕ ꯑꯩꯈꯣꯏ ꯂꯩꯀꯥꯏꯗ ꯂꯩꯕ ꯃꯤ ꯑꯅꯤꯈꯛ ꯃꯥꯜꯂꯕ ꯍꯣꯏ ꯍꯣꯏ ꯍꯣꯏ ꯑꯩ ꯅꯨꯡꯉꯥꯏꯖꯔꯦ ꯍꯌꯦꯡ ꯂꯥꯛꯆꯔꯒꯦ ꯑꯗꯨꯗꯤ ꯍꯣꯏ ꯍꯣꯏ ꯑꯩ ꯍꯣꯔꯦꯟ ꯂꯥꯛꯆꯔꯒꯦ